ꯑꯣꯟꯊꯣꯛꯄꯅꯤ ꯄꯥꯝꯕꯤꯒꯤ ꯃꯑꯣꯡꯁꯤꯡ ꯆꯥꯒꯗ꯭ꯔꯥ ꯆꯥꯔꯣꯏꯗ꯭ꯔꯥ ꯍꯥꯏꯕꯗꯨ ꯈꯪꯕ ꯉꯝꯗ꯭ꯔꯦ ꯃꯁꯤ ꯄꯨꯊꯣꯛꯑꯒ ꯏꯃꯨꯡ ꯃꯅꯨꯡ ꯄꯨꯖꯔꯝꯕꯅꯤ ꯑꯗꯨꯕꯨ ꯍꯟꯗꯛꯀꯤ ꯄꯥꯝꯕꯤꯁꯤꯡꯒꯤ ꯃꯑꯣꯡꯁꯤꯅ ꯄꯩꯁꯥ ꯀꯥꯔꯛꯀꯗ꯭ꯔꯥ ꯀꯥꯔꯛꯑꯣꯏꯗ꯭ꯔꯥ ꯍꯥꯏꯕꯗꯣ ꯑꯩ ꯈꯪꯕ ꯉꯝꯗ꯭ꯔꯦ ꯃꯁꯤꯅ ꯈꯨꯗꯣꯡꯆꯥꯗꯕ ꯀꯌꯥ ꯑꯃ ꯑꯩꯉꯣꯟꯗ ꯃꯥꯌꯣꯛꯅꯍꯜꯂꯦ